ꯑꯩꯒꯤ ꯂꯩꯐꯝ ꯑꯁꯤꯗꯒꯤ ꯏꯅꯛ ꯅꯛꯅ ꯂꯩꯉꯥꯛꯀꯤ ꯑꯣꯏꯕ ꯍꯣꯁꯄꯤꯇꯥꯜ ꯑꯃꯗꯤ ꯂꯅꯥꯏꯒꯤ ꯑꯣꯏꯕ ꯍꯣꯁꯄꯤꯇꯥꯜ ꯂꯩ ꯃꯗꯨꯗꯤ ꯂꯅꯥꯏꯒꯤ ꯍꯣꯁꯄꯤꯇꯥꯜꯗꯤ ꯀꯩꯊꯦꯜ ꯃꯅꯨꯡꯗ ꯑꯃ ꯂꯩꯔꯦ ꯏꯃꯥ ꯍꯣꯁꯄꯤꯇꯥꯜ ꯀꯧꯋꯦ ꯑꯗꯨꯒ ꯀꯛꯆꯤꯡ ꯂꯝꯗꯣꯡꯗ ꯖꯤꯕꯟ ꯍꯣꯁꯄꯤꯇꯥꯜ ꯍꯥꯏꯗꯅ ꯑꯃ ꯂꯩ ꯑꯗꯨꯒ ꯑꯩꯒꯤ ꯌꯨꯝꯗꯒꯤ ꯀꯤꯂꯣꯃꯤꯇꯔ ꯑꯃꯃꯨꯛ ꯁꯥꯡꯅ ꯆꯠꯂꯒ ꯂꯩꯉꯥꯛꯀꯤ ꯑꯣꯏꯕ ꯍꯣꯁꯄꯤꯇꯥꯜ ꯑꯃꯁꯨ ꯂꯩ ꯍꯦꯜꯠ ꯁꯦꯟꯇꯔ ꯍꯥꯏꯒꯗ꯭ꯔꯥ ꯑꯃꯁꯨ ꯂꯩ ꯆꯤꯡ ꯍꯣꯁꯄꯤꯇꯥꯜ ꯍꯥꯏꯔꯒ ꯑꯗꯨꯝ ꯈꯪꯅꯩ ꯃꯈꯣꯏꯒꯤ ꯖꯒꯥꯁꯦ ꯑꯩꯈꯣꯏꯅ ꯆꯠꯄꯗ ꯑꯗꯨꯛ ꯌꯥꯝ ꯅꯨꯡꯉꯥꯏ ꯃꯔꯝꯗꯤ ꯂꯝꯕꯤ ꯁꯣꯔꯣꯛ ꯐꯩ ꯂꯥꯏꯟ ꯒꯥꯔꯤꯁꯨ ꯆꯠꯂꯤ ꯏꯁꯥꯒꯤ ꯒꯥꯔꯤꯅ ꯆꯠꯄꯗꯁꯨ ꯃꯇꯝ ꯏꯇꯦꯟ ꯇꯦꯜꯂꯤ ꯑꯗꯨꯒ ꯂꯥꯏꯟꯗ ꯆꯠꯂꯁꯨ ꯑꯣꯇꯣ ꯃꯌꯥꯝ ꯑꯃ ꯆꯦꯟꯕꯅꯤꯅ ꯌꯥꯝ ꯊꯨꯅ ꯍꯦꯛꯇ ꯌꯧꯕ ꯌꯥꯏ